ꯍꯜꯂꯣ ꯈꯣꯡꯎꯞ ꯌꯣꯟꯐꯝꯅꯦ ꯀꯔꯤ ꯀꯔꯤ ꯈꯣꯡꯎꯞ ꯄꯥꯝꯕꯤꯕꯒꯦ

ꯑꯥ ꯎꯝ ꯈꯣꯡꯎꯞ ꯁꯥꯏꯖꯁꯦ ꯀꯌꯥ ꯑꯣꯏꯕꯤꯗꯣꯏꯅꯣ ꯀꯌꯥ ꯀꯌꯥ ꯐꯥꯏꯚ ꯁꯤꯛꯁ ꯁꯕꯦꯟ ꯑꯣꯏꯔꯛꯂꯒꯦ ꯂꯩꯁꯥꯕꯤꯒꯤꯁꯦ ꯎꯝ ꯃꯆꯨꯁꯦ ꯑꯆꯝꯕꯔꯥ ꯅꯠꯇ꯭ꯔꯒ ꯑꯌꯥꯛꯄ ꯇ꯭ꯔꯤꯛ ꯇ꯭ꯔꯤꯛ ꯂꯪꯕ ꯈꯔ ꯌꯥꯎꯍꯜꯂꯛꯂꯣꯔꯥ ꯍꯣꯏ ꯑꯗꯨꯗꯤ ꯑꯍꯟꯒꯤ ꯈꯣꯡꯎꯞꯁꯨ ꯂꯩꯌꯦ ꯑꯍꯟꯒꯤ ꯈꯣꯡꯎꯞꯇꯤ ꯄꯥꯝꯕꯤꯗꯕ꯭ꯔꯣ ꯑꯥ ꯈꯛꯇꯪꯗꯤ ꯂꯨꯍꯣꯡꯕꯗ ꯆꯠꯄ ꯌꯥꯅꯤꯡꯉꯥꯏ ꯈꯤꯇꯪꯗꯤ ꯋꯥꯡꯕ

ꯍꯣꯏ ꯒ꯭ꯔꯦꯒꯨꯝꯕ ꯎꯟꯁꯥ ꯃꯆꯨꯒꯨꯝꯕ ꯑꯣꯏꯔꯒꯦ ꯑꯍꯟꯒꯤꯁꯤꯅ ꯅꯝꯕꯔ ꯐꯣꯔ ꯐꯥꯏꯚ ꯁꯤꯛꯁ ꯎꯝ ꯑꯉꯥꯡꯒꯤ ꯈꯣꯡꯎꯞꯀꯗꯤ ꯄꯥꯝꯕꯤꯗꯕ꯭ꯔꯣ

ꯎꯝ ꯑꯗꯨ ꯑꯥ ꯋꯥꯛꯀꯤꯡ ꯆꯠꯄꯗ ꯑꯍꯟꯈꯩꯅ ꯇꯣꯡꯕ ꯐꯤ ꯈꯣꯡꯎꯞ ꯀꯨꯝꯕ ꯏꯁꯄꯣꯔꯠ ꯁꯨꯁ ꯀꯨꯝꯕꯗꯤ

ꯑꯣꯏ ꯅꯝꯕꯔ ꯐꯥꯏꯚ ꯁꯤꯛꯁ ꯁꯕꯦꯟꯗ ꯍꯥꯞꯂꯛꯂꯒꯦ ꯑꯗꯨꯅ ꯈꯔ ꯃꯤꯛꯁ ꯇꯧꯔꯒ ꯎꯝ ꯑꯗꯣ ꯃꯃꯟꯁꯤꯗꯤ ꯑꯩꯅ ꯗꯤꯂꯤꯕꯔꯤ ꯇꯧꯔꯛꯇꯣꯏꯔꯣ ꯅꯠꯇ꯭ꯔꯒ ꯏꯁꯥ ꯂꯥꯛꯄꯤꯔꯛ ꯇꯣꯏꯔꯣ ꯑꯣ ꯎꯝ ꯎꯝ ꯑꯩꯅ ꯑꯦꯗ꯭ꯔꯦꯁꯁꯦ ꯀꯗꯥꯏ ꯋꯥꯏ ꯑꯣꯏꯕꯤꯗꯣꯏꯅꯣ ꯎꯝ ꯇꯦꯛꯆꯝ ꯕꯖꯥꯔ ꯍꯥꯏꯔꯒ ꯑꯗꯨꯝ ꯈꯪꯗꯣꯏꯔꯣ ꯑꯣ ꯑꯩ ꯍꯣꯔꯦꯟ ꯈꯪꯗ꯭ꯔꯁꯨ ꯀꯣꯜ ꯑꯗꯨꯝ ꯇꯧꯔꯛꯂꯒꯦ ꯗꯦꯂꯤꯕꯔꯤ ꯆꯥꯔꯖꯇꯨ ꯈꯔ ꯌꯥꯝꯒꯅꯤꯀꯣ ꯈꯣꯡꯎꯞꯁꯦ ꯌꯥꯝꯕꯅꯤꯅ ꯎꯝ ꯆꯄꯜꯒꯨꯝꯕꯗꯤ ꯄꯥꯝꯕꯤꯗꯕ꯭ꯔꯣ ꯆꯥꯄꯜ ꯐ꯭ꯂꯦꯠ ꯐ꯭ꯂꯦꯠꯀꯤ ꯈꯣꯡꯎꯞ ꯎꯝ ꯁꯥꯏꯖꯁꯤꯅ ꯐꯥꯏꯚ ꯁꯤꯛꯁꯇꯤ ꯂꯩꯒꯅꯤ ꯁꯕꯦꯟꯗꯤ ꯂꯩꯔꯔꯣꯏ ꯐ꯭ꯂꯦꯠ ꯀꯨꯝꯕꯗꯗꯤ ꯎꯝ ꯁ꯭ꯀꯨꯜꯒꯤ ꯈꯣꯡꯎꯞ ꯀꯩꯀꯥꯁꯨ ꯂꯩ ꯎꯝ ꯅꯨꯄꯥ ꯃꯆꯥꯒꯤ ꯅꯨꯄꯤ ꯃꯆꯥꯒꯤ ꯎꯝ ꯅꯝꯕꯔ ꯅꯨꯄꯥ ꯃꯆꯥꯒꯤꯁꯦ ꯑꯥ ꯈ꯭ꯋꯥꯏꯗꯩ ꯆꯥꯎꯕꯁꯦ ꯑꯩꯠ ꯑꯣꯏꯒꯅꯦꯕ ꯑꯗꯨꯗꯩ ꯍꯦꯟꯅ ꯆꯥꯎꯕꯗꯤ ꯂꯩꯔꯔꯣꯏ ꯍꯣꯏ ꯎꯝ ꯃꯆꯥꯁꯨ ꯈꯔ ꯍꯥꯞꯂꯛꯂꯣꯔꯥ ꯁꯥꯏꯖ ꯃꯆꯥ ꯎꯝ ꯑꯗꯨꯗꯤ ꯑꯇꯩ ꯁꯣꯝꯅ ꯄꯥꯝꯕꯤꯕ ꯈꯣꯡꯎꯞ ꯗꯤꯖꯥꯏꯟ ꯑꯇꯣꯞꯄ ꯊꯕꯛ ꯁꯨꯕꯗ ꯕꯨꯠ ꯀꯨꯝꯕꯁꯨ ꯂꯩꯒꯅꯤ ꯑꯥ ꯈꯣꯡꯎꯞ ꯁꯥꯏꯖꯇꯤ ꯀꯌꯥꯗꯤ ꯑꯣꯏꯗꯣꯏꯅꯣ ꯁꯥꯏꯖ ꯅꯝꯕꯔꯁꯦ ꯑꯩꯠ ꯎꯝ ꯁꯕꯦꯟ ꯑꯩꯠ ꯑꯅꯤꯃꯛ ꯂꯩ ꯅꯥꯏꯟ ꯐꯥꯎ ꯂꯩ ꯕꯨꯠꯇꯤ ꯁꯕꯦꯟ ꯑꯩꯠ ꯈꯛꯇꯪ ꯍꯣꯏ ꯑꯗꯨꯗꯤ ꯁꯕꯦꯟ ꯑꯩꯠꯇꯨ ꯍꯥꯞꯂꯛꯂꯒꯦ ꯕꯨꯠꯀꯤꯅ ꯎꯝ ꯑꯗꯒꯤ ꯈꯣꯡꯎꯞ ꯁ꯭ꯀꯨꯜ ꯈꯣꯡꯎꯞ ꯂꯩꯔꯦ ꯁ꯭ꯀꯨꯜ ꯈꯣꯡꯎꯞ ꯑꯗꯒꯤ ꯈꯣꯡꯎꯞꯁꯦ ꯁ꯭ꯀꯨꯜ ꯈꯣꯡꯎꯞꯁꯤꯗ ꯕ꯭ꯂꯦꯛꯀ ꯋꯥꯏꯠꯀ ꯂꯩꯌꯦꯕꯀꯣ ꯕ꯭ꯂꯦꯛꯁꯨ ꯋꯥꯏꯠꯁꯨ ꯄꯨꯔꯛꯑꯣ ꯍꯥꯏꯕ꯭ꯔꯣ ꯎꯝ ꯅꯨꯄꯥ ꯅꯨꯄꯤꯒꯤꯁꯦ ꯂꯣꯏ ꯄꯨꯔꯛꯂꯒꯦ ꯑꯗꯨꯗꯤ ꯎꯝ ꯍꯣꯔꯦꯟ ꯗꯦꯂꯤꯕꯔꯤ ꯆꯥꯔꯖꯀ ꯃꯃꯜꯗꯨꯗꯤ ꯃꯐꯝꯗ ꯑꯗꯨꯝ ꯉꯥꯡꯅꯔꯁꯦ ꯑꯩꯁꯦ ꯍꯣꯔꯦꯟ ꯄꯨꯡ ꯑꯃ ꯑꯅꯤ ꯑꯗꯨꯋꯥꯏꯗ ꯂꯥꯛꯀꯅꯤ ꯑꯗꯣ ꯑꯩ ꯃꯐꯝꯁꯦ ꯈꯪꯗ꯭ꯔꯗꯤ ꯑꯗꯨꯝ ꯀꯣꯜ ꯇꯧꯖꯔꯛꯀꯦ ꯎꯝ ꯌꯥꯝ ꯅꯨꯡꯉꯥꯏꯖꯔꯦ ꯃꯊꯪꯗꯁꯨ ꯑꯗꯨꯝ ꯑꯣꯗꯔ ꯇꯧꯕꯤꯔꯛꯑꯣ